ꯑꯩꯈꯣꯏꯒꯤ ꯆꯥꯛꯈꯨꯝꯗ ꯂꯩꯔꯤꯕ ꯄꯣꯠꯆꯩꯁꯤꯡꯁꯦ ꯃꯅꯤꯄꯨꯔꯤꯒꯤ ꯏꯃꯨꯡ ꯈꯨꯗꯤꯡꯃꯛꯇ ꯂꯩꯕ ꯆꯥꯛꯈꯨꯝꯗ ꯂꯩꯕ ꯄꯣꯠꯆꯩꯁꯤꯡꯗꯨꯒ ꯂꯣꯏꯅ ꯃꯥꯟꯅꯩ ꯑꯌꯥꯝꯕꯅ ꯈꯨꯗꯝ ꯑꯣꯏꯅ ꯍꯥꯏꯔꯕꯗ ꯈꯥꯕꯩ ꯆꯦꯒꯞ ꯑꯗꯒꯤ ꯀꯩ ꯈꯥꯡ ꯑꯗꯨꯒ ꯑꯩꯈꯣꯏꯒꯤ ꯊꯥꯏꯅꯉꯩꯒꯤ ꯃꯃꯥꯡꯗꯗꯤ ꯑꯩꯈꯣꯏꯒꯤ ꯎꯇꯣꯡ ꯍꯥꯏꯅꯁꯨ ꯂꯩꯔꯝꯃꯦ ꯃꯩ ꯀꯥꯝꯅꯉꯥꯏꯒꯤ ꯍꯧꯖꯤꯛ ꯍꯧꯖꯤꯛ ꯍꯧꯖꯤꯛꯇꯤ ꯂꯣꯏꯅ ꯒ꯭ꯌꯥꯁ ꯁꯤꯖꯤꯟꯅꯈꯤꯕꯅ ꯃꯔꯝ ꯑꯣꯏꯔꯒ ꯌꯥꯝꯅ ꯂꯩꯅꯗ꯭ꯔꯦ ꯑꯗꯨꯒ ꯈꯨꯖꯥꯏ ꯑꯗꯨꯒ ꯈꯩꯔꯣꯏ ꯑꯗꯨꯒ ꯀꯨꯀꯔ ꯀꯨꯀꯔ ꯀꯨꯀꯔꯁꯤ ꯂꯣꯏꯅ ꯁꯤꯖꯤꯟꯅꯔꯦꯀꯣ ꯃꯃꯥꯡꯉꯩꯗ ꯁꯤꯖꯤꯟꯅꯔꯝꯗꯦ ꯃꯅꯤꯄꯨꯔꯗ ꯎꯌꯥꯟ ꯎꯌꯥꯟꯗ ꯑꯣꯏꯅ ꯁꯤꯖꯟꯅꯔꯝꯃꯦ ꯈꯥꯡꯒꯨꯝꯕꯗ ꯑꯗꯨꯒ ꯑꯗꯨꯅꯤ ꯑꯗꯨꯃꯥꯏꯅ ꯁꯤꯖꯤꯟꯅꯔꯦ ꯑꯗꯨꯒ ꯑꯩꯈꯣꯏꯒꯤ ꯈꯥꯕꯩꯑꯅ ꯑꯃ ꯂꯩꯀꯣ ꯈꯥꯕꯩꯁꯦ ꯑꯇꯣꯞꯄ ꯏꯁꯇꯦꯠꯀꯗꯤ ꯈꯦꯠꯅꯔꯛꯑꯅꯤ ꯃꯅꯤꯄꯨꯔꯗ ꯈꯇꯪ ꯂꯩꯕ ꯄꯣꯠꯅꯤ ꯃꯁꯦ ꯋꯥꯅ ꯁꯥꯕ ꯄꯣꯠꯅꯤ ꯋꯥꯅ ꯁꯥꯔꯒ ꯑꯩꯈꯣꯏ ꯆꯥꯛꯁꯦ ꯀꯣꯠ ꯑꯣꯠꯈꯥꯏꯔꯒ ꯀꯣꯠ ꯀꯣꯠꯇꯣꯏꯅꯤꯀꯣ ꯈꯩꯔꯣꯏꯅ ꯑꯇꯣꯞꯄ ꯄꯣꯠꯅ ꯀꯣꯠꯄꯒ ꯃꯥꯟꯅꯔꯣꯏ ꯆꯥꯛꯁꯦ ꯀꯩꯅꯣ ꯇꯧꯅꯤ ꯃꯁꯥ ꯃꯁꯥ ꯇꯥꯍꯟꯗꯣꯏꯅꯦꯕ ꯑꯗꯨꯅꯦ ꯑꯗꯨꯒ ꯈꯩꯔꯣꯏ ꯋꯥꯅ ꯁꯥꯗꯣꯏꯅꯦ ꯋꯥꯁꯦ ꯃꯣꯏꯒꯤ ꯆꯠꯅꯕꯤꯒꯤ ꯃꯇꯨꯡꯏꯟꯅ ꯋꯥꯁꯦ ꯁꯥꯕ ꯌꯥꯕ ꯌꯥꯗꯕ ꯍꯥꯏꯕ ꯂꯩꯀꯣ ꯑꯍꯟ ꯂꯃꯟꯅ ꯑꯩꯈꯣꯏꯗꯤ ꯑꯗꯨꯗꯣ ꯈꯪꯗ꯭ꯔꯦ ꯊꯤꯖꯜꯂꯨꯗ꯭ꯔꯝꯅꯤꯅ ꯃꯈꯣꯏꯅ ꯁꯥꯔꯒ ꯊꯅꯝꯕꯗꯣ ꯑꯣꯏꯅ ꯁꯤꯖꯤꯟꯅꯔꯦ